ꯌꯦꯟ ꯉꯥꯅꯨ ꯌꯣꯛꯄꯒꯤ ꯁꯤꯟꯐꯝꯗ ꯃꯤꯁꯤꯡꯅ ꯇꯣꯏꯅ ꯊꯦꯡꯅꯔꯤꯕ ꯈꯨꯗꯣꯡ ꯆꯥꯗꯕ ꯈꯔ ꯑꯗꯨꯗꯤ ꯑꯩꯈꯣꯏꯅ ꯋꯥꯅ ꯌꯨꯝꯗ ꯌꯦꯟ ꯉꯥꯅꯨ ꯂꯣꯏꯕꯗ ꯑꯇꯣꯞꯄ ꯃꯤꯒꯤ ꯏꯪꯈꯣꯜꯗ ꯆꯪꯕꯗꯒꯤ ꯁꯥꯎꯔꯛꯄ ꯂꯧꯕꯨꯛ ꯂꯝꯍꯥꯡꯗ ꯉꯟꯅ ꯆꯠꯈꯤꯕ ꯑꯩꯈꯣꯏꯅ ꯊꯤꯕ ꯆꯠꯄꯒꯤ ꯑꯋꯥꯕ ꯑꯃꯗꯤ ꯈꯨꯗꯣꯡ ꯆꯥꯗꯕ ꯀꯌꯥꯅꯤ ꯂꯝꯕꯤ ꯂꯝꯍꯥꯡꯗ ꯆꯠꯈꯤꯕꯗ ꯒꯥꯔꯤꯅ ꯊꯣꯝꯕꯤꯔꯝꯕ ꯑꯗꯨꯒ ꯃꯤꯅ ꯐꯥꯕꯤꯈꯤꯕ ꯑꯁꯤꯒꯨꯝꯕ ꯈꯨꯗꯣꯡ ꯆꯥꯗꯕ ꯀꯌꯥ ꯑꯃꯁꯨ ꯊꯦꯡꯅꯖꯩ ꯑꯃꯁꯨꯡ ꯃꯁꯤ ꯈꯨꯗꯣꯡ ꯆꯥꯗꯕ ꯑꯁꯤꯗꯒꯤ ꯂꯥꯞꯊꯣꯛꯅꯕ ꯑꯩꯈꯣꯏꯅ ꯌꯦꯟ ꯉꯥꯅꯨ ꯊꯝꯅꯕ ꯃꯀꯣꯜ ꯃꯔꯝ ꯆꯥꯅ ꯊꯝꯕ ꯗꯔꯀꯥꯔ ꯑꯣꯏ ꯑꯌꯨꯛ ꯅꯨꯡꯊꯤꯜꯒꯤ ꯃꯇꯝꯗ ꯊꯥꯗꯣꯛꯈ꯭ꯔꯤꯕ ꯌꯦꯟ ꯉꯥꯅꯨꯁꯤꯡ ꯑꯗꯨ ꯑꯩꯈꯣꯏꯅ ꯀꯣꯝ ꯑꯃ ꯇꯧꯕꯤꯗꯨꯅ ꯏꯁꯤꯡ ꯈꯔꯥ ꯊꯝꯕꯤꯗꯨꯅ ꯏꯟꯅ ꯀꯣꯏꯁꯤꯟꯂꯒ ꯊꯝꯕꯤꯔꯕꯗꯤ ꯃꯈꯣꯏꯁꯨ ꯂꯦꯡꯗꯅ ꯂꯩꯕ ꯌꯥꯏ ꯑꯅꯥ ꯂꯥꯏꯌꯦꯡ ꯂꯥꯛꯀꯥꯗꯕꯗꯒꯤ ꯉꯥꯛꯊꯣꯛꯅꯕ ꯃꯈꯣꯏꯒꯤ ꯆꯤꯟꯖꯥꯛ ꯃꯔꯝ ꯆꯥꯅ ꯄꯤꯖꯕꯤꯕ ꯑꯗꯨꯒ ꯐꯖꯅ ꯃꯀꯣꯜ ꯑꯗꯣ ꯁꯦꯡꯅ ꯊꯝꯕꯤꯕꯁꯨ ꯗꯔꯀꯥꯔ ꯑꯣꯏ ꯑꯩꯅ ꯌꯨꯝꯗꯒꯤ ꯃꯄꯥꯜ ꯊꯣꯛꯄꯗ ꯃꯐꯝ ꯑꯍꯤꯡ ꯂꯩꯔꯕꯗ ꯌꯦꯟ ꯉꯥꯅꯨꯁꯤꯡ ꯑꯗꯨ ꯌꯨꯝꯗ ꯂꯩꯍꯧꯔꯤꯕ ꯃꯤꯁꯤꯡꯗ ꯐꯖꯅ ꯁꯤꯟꯅꯔꯝꯃꯤ ꯃꯈꯣꯏꯗ ꯑꯩꯅ ꯀꯔꯝꯅ ꯌꯦꯟ ꯉꯥꯅꯨꯒꯤ ꯁꯦꯕꯥ ꯇꯧꯕ ꯍꯥꯏꯕꯗꯨ ꯐꯖꯅ ꯇꯥꯛꯂꯝꯃꯤ ꯃꯃꯨꯠ ꯇꯥꯅ ꯇꯥꯛꯂꯕ ꯃꯇꯨꯡ ꯃꯈꯣꯏꯗꯁꯨ ꯇꯧꯅꯕꯒꯤꯗꯃꯛ ꯑꯩꯅ ꯍꯥꯏꯔꯒ ꯑꯩ ꯌꯨꯝꯗꯒꯤ ꯃꯄꯥꯟꯗ ꯊꯣꯛꯏ ꯌꯦꯟ ꯉꯥꯅꯨꯒꯤ ꯃꯇꯥꯡꯗ ꯑꯩꯅ ꯐꯠꯇꯕ ꯊꯦꯡꯅꯈꯤꯕ ꯑꯗꯨꯗꯤ ꯋꯦꯗꯔ ꯆꯦꯟꯖ ꯇꯧꯔꯛꯄ ꯋꯦꯗꯔ ꯆꯦꯟꯖ ꯇꯧꯔꯛꯄꯅ ꯌꯦꯟ ꯉꯥꯅꯨꯁꯤꯡ ꯈꯪꯍꯧꯗꯅ ꯄꯥꯛꯊꯗꯨꯅ ꯁꯤꯔꯛꯄ ꯀꯌꯥ ꯑꯃꯁꯨ ꯌꯥꯎꯋꯤ ꯃꯁꯤꯅ ꯈꯨꯗꯣꯡ ꯆꯥꯗꯕ ꯑꯋꯥꯕ ꯀꯌꯥ ꯑꯃ ꯑꯩꯉꯣꯟꯗ ꯃꯥꯏꯌꯣꯛꯅꯍꯟꯂꯤ